ꯑꯩꯅ ꯄꯥꯕ ꯃꯇꯝꯗ ꯀꯣꯛ ꯌꯥꯝꯅ ꯊꯥꯗꯍꯟꯈꯤꯕ ꯂꯥꯏꯔꯤꯛ ꯍꯥꯏꯕꯗꯤ ꯑꯗꯨꯒꯨꯝꯂꯕ ꯂꯥꯏꯔꯤꯛ ꯋꯥꯔꯜ ꯋꯥꯏꯠꯀꯤ ꯑꯣꯏꯅ ꯃꯨꯁꯂꯤꯝꯒꯤ ꯍꯣꯂꯤꯕꯨꯛ ꯑꯣꯏꯔꯤꯕ ꯑꯗꯨꯒꯨꯝꯂꯕ ꯀꯨꯔꯥꯟ ꯍꯥꯏꯔꯤꯕ ꯂꯥꯏꯔꯤꯛ ꯑꯁꯤꯅꯤ ꯍꯥꯏꯔꯤꯕ ꯌꯥꯝꯅ ꯈꯨꯗꯣꯡ ꯆꯥꯍꯟꯈꯤꯗ꯭ꯔꯤꯕ ꯀꯨꯔꯥꯟ ꯑꯁꯤꯅ ꯌꯥꯝꯅ ꯑꯩꯉꯣꯟꯗ ꯈꯨꯗꯣꯡ ꯆꯥꯍꯟꯈꯤꯗ꯭ꯔꯤꯕ ꯆꯦꯞꯇꯔ ꯑꯗꯨꯗꯤ ꯀꯔꯤꯝꯇ ꯅꯠꯇꯦ ꯑꯍꯥꯟꯕꯒꯤ ꯆꯦꯞꯇꯔꯗ ꯃꯤꯑꯣꯏꯕ ꯑꯩꯈꯣꯏ ꯙꯔꯃ ꯃꯥꯟꯅꯗ꯭ꯔꯒꯁꯨ ꯙꯔꯃ ꯈꯦꯅꯕ ꯇꯥꯔꯒꯁꯨ ꯑꯩꯈꯣꯏ ꯅꯨꯡꯁꯤ ꯆꯥꯟꯅꯅ ꯑꯃꯒ ꯑꯃꯒ ꯆꯥꯃꯤꯟ ꯊꯛꯃꯤꯟꯅꯗꯅ ꯑꯃꯒ ꯑꯃꯒ ꯌꯦꯡꯁꯤꯟꯅꯗꯅ ꯑꯃꯒ ꯑꯃꯒ ꯇꯦꯛ ꯀꯤꯌꯔ ꯇꯧꯅꯔꯒ ꯂꯩꯃꯤꯟꯅꯒꯗꯕꯅꯤ ꯅꯨꯡꯁꯤꯅꯒꯗꯃꯤ ꯍꯥꯏꯗꯅ ꯍꯥꯏꯔꯛꯑꯝꯃꯤ ꯑꯗꯨꯒ ꯍꯦꯛ ꯊꯪꯅꯕ ꯆꯦꯞꯇꯔꯗꯅ ꯑꯗꯨꯒꯨꯝꯂꯕ ꯑꯩꯈꯣꯏꯒꯤ ꯋꯥꯔꯜ ꯋꯥꯏꯠ ꯃꯨꯁꯂꯤꯝꯒꯤ ꯑꯗꯨꯒꯨꯝꯂꯕ ꯄ꯭ꯔꯣꯐꯦꯠ ꯃꯣꯍꯥꯃꯠ ꯁꯜꯂ ꯂꯥꯍꯨꯋꯥ ꯂꯩꯍꯤꯋꯥꯁꯂꯝ ꯑꯗꯨꯒꯨꯝꯃꯕ ꯑꯔꯣꯏꯕ ꯅꯥꯕꯤ ꯑꯗꯨꯝꯕ ꯂꯥꯁ ꯃꯦꯁꯦꯟꯖꯔ ꯑꯗꯨꯅ ꯃꯥꯡꯗ ꯎꯔꯤꯕ ꯑꯗꯨꯒꯨꯝꯂꯕ ꯙꯔꯃ ꯃꯥꯟꯅꯗꯕ ꯃꯤꯑꯣꯏꯁꯤꯡ ꯑꯁꯦ ꯑꯁꯤ ꯍꯥꯠꯂꯣ ꯇꯨꯞꯄꯨ ꯑꯁꯤꯁꯦ ꯑꯩꯈꯣꯏꯒꯤ ꯌꯦꯛꯅꯕꯅꯤ ꯍꯥꯏꯗꯅ ꯍꯥꯏꯔꯛꯄ ꯃꯇꯝꯗ ꯆꯦꯞꯇꯔ ꯑꯅꯤꯁꯤꯒꯤ ꯑꯩꯅ ꯌꯦꯡꯉꯨꯕ ꯃꯇꯝꯗ ꯌꯥꯝꯅ ꯀꯣꯛ ꯑꯁꯤ ꯌꯥꯝꯅ ꯁꯥꯈꯤ ꯀꯣꯛ ꯑꯁꯤ ꯌꯥꯝꯅ ꯉꯥꯎꯈꯤ ꯈꯨꯗꯣꯡꯆꯥꯗꯕ ꯀꯌꯥ ꯊꯦꯡꯅꯈꯤ ꯑꯗꯨꯕꯨ ꯑꯩꯒꯤ ꯑꯩꯕꯨ ꯄꯣꯛꯄꯤꯔꯤꯕ ꯏꯃꯥ ꯏꯄꯥ ꯑꯃꯗꯤ ꯑꯩꯒ ꯇꯤꯟꯅꯔꯤꯕ ꯏꯃꯥꯟꯅꯕ ꯑꯈꯪ ꯑꯍꯩꯁꯤꯡ ꯃꯈꯣꯏꯁꯤꯡꯗ ꯑꯩꯅ ꯍꯥꯏꯔꯨꯕ ꯁꯤꯁꯤ ꯀꯔꯤ ꯍꯥꯏꯔꯤꯕꯅꯣ ꯃꯇꯧ ꯀꯔꯝꯅ ꯀꯩꯗꯧꯔꯤꯕꯅꯣ ꯍꯥꯏꯕ ꯃꯇꯝꯗ ꯑꯩꯅ ꯍꯥꯏꯔꯒ ꯍꯪꯉꯨꯕ ꯃꯇꯝꯗꯗꯤ ꯑꯩꯒꯤ ꯑꯗꯨꯒꯨꯝꯂꯕ ꯏꯃꯥꯟꯅꯕ ꯏꯃꯥ ꯏꯄꯥ ꯑꯍꯟ ꯂꯃꯟꯁꯤꯡꯅ ꯑꯩꯉꯣꯟꯗ ꯑꯁꯤꯒꯨꯝꯅ ꯍꯥꯏꯕꯤꯔꯛꯈꯤ ꯑꯗꯨꯒꯨꯝꯂꯕ ꯑꯍꯥꯟꯕꯒꯤ ꯆꯦꯞꯇꯔꯗ ꯌꯥꯎꯔꯤꯕ ꯅꯨꯡꯁꯤ ꯆꯥꯟꯅꯅ ꯂꯩꯃꯤꯟꯅꯧ ꯑꯃꯒ ꯑꯃꯒ ꯍꯥꯠꯅꯕ ꯌꯥꯗꯦ ꯙꯔꯃ ꯃꯥꯟꯅꯗ꯭ꯔꯒꯁꯨ ꯅꯨꯡꯁꯤ ꯆꯥꯟꯅꯅ ꯂꯩꯃꯤꯟꯅꯒꯗꯃꯤ ꯍꯥꯏꯔꯤꯕ ꯆꯦꯞꯇꯔ ꯑꯁꯤꯗꯤ ꯍꯥꯏꯔꯤꯕ ꯋꯥꯔꯤ ꯑꯁꯤ ꯀꯔꯤꯝꯇ ꯅꯠꯇꯦ ꯅꯣꯔꯃꯦꯜ ꯂꯥꯏꯐ ꯍꯥꯏꯕꯗꯤ ꯅꯨꯡꯁꯤ ꯆꯥꯟꯅꯅ ꯂꯩꯃꯤꯟꯅꯕ ꯑꯗꯨꯒꯨꯝꯂꯕ ꯃꯇꯝꯗ ꯑꯗꯨꯒ ꯑꯅꯤꯁꯨꯕꯒꯤ ꯆꯦꯞꯇꯔ ꯃꯊꯪꯒꯤ ꯆꯦꯞꯇꯔꯗ ꯑꯩꯈꯣꯏꯒꯤ ꯔꯥꯁꯨꯜ ꯁꯜꯂꯥ ꯍꯨꯋꯥ ꯂꯍꯤꯋꯥꯁꯂꯝꯅ ꯍꯥꯏꯔꯝꯃꯤꯕ ꯑꯗꯨꯒꯨꯝꯂꯕ ꯃꯥꯡꯗ ꯎꯔꯤꯕ ꯃꯤꯑꯣꯏꯁꯤꯡ ꯑꯁꯦ ꯑꯩꯈꯣꯏꯒ ꯌꯦꯛꯅꯕꯅꯤ ꯑꯩꯈꯣꯏꯒꯤ ꯑꯩꯈꯣꯏꯕꯨ ꯍꯥꯠꯄ ꯂꯥꯛꯏꯕꯅꯤ ꯍꯥꯠꯇꯣꯛꯑꯣ ꯇꯨꯞꯄꯣ ꯃꯈꯣꯏꯕꯨ ꯑꯃꯇ ꯂꯦꯝꯅ ꯊꯥꯒꯅꯨ ꯍꯥꯏꯗꯅ ꯍꯥꯏꯔꯛꯑꯝꯃꯤꯕ ꯑꯁꯤ ꯀꯔꯤꯃꯇꯒꯤ ꯑꯣꯏꯔꯝꯗꯦ ꯋꯥꯔ ꯃꯅꯨꯡꯗ ꯑꯗꯨꯒꯨꯝꯂꯕ ꯂꯥꯟ ꯃꯅꯨꯡꯗ ꯂꯥꯛꯄ ꯑꯗꯨꯒꯨꯝꯂꯕ ꯑꯩꯈꯣꯏꯒꯤ ꯔꯁꯨꯜꯕꯨ ꯍꯥꯠꯄ ꯂꯥꯛꯈꯤꯕ ꯑꯗꯨꯒꯨꯝꯂꯕ ꯃꯤꯑꯣꯏꯁꯤꯡ ꯑꯗꯣ ꯑꯗꯨꯕꯨ ꯍꯥꯠꯂꯣ ꯇꯨꯞꯄꯣ ꯃꯈꯣꯏꯕꯨ ꯂꯦꯝꯅ ꯑꯃꯐꯥꯎꯕ ꯊꯥꯒꯅꯨ ꯍꯥꯏꯗꯅ ꯍꯥꯏꯔꯛꯑꯝꯕ ꯑꯣꯏꯔꯝꯃꯤ ꯍꯥꯏꯔꯤꯕ ꯆꯦꯞꯇꯔ ꯑꯅꯤꯁꯦ ꯑꯁꯤꯁꯦ ꯑꯩꯅ ꯀꯝꯄꯤꯌꯔ ꯇꯧꯔꯨꯕ ꯃꯇꯝꯗ ꯑꯍꯥꯟꯕꯗꯗꯤ ꯌꯥꯝꯅ ꯈꯨꯗꯣꯡꯆꯥꯔꯨꯗꯦ ꯕꯠ ꯑꯗꯨꯕꯨ ꯃꯇꯝ ꯈꯔ ꯑꯩꯒꯤ ꯏꯃꯥꯒ ꯏꯄꯥꯒ ꯑꯃꯗꯤ ꯑꯩꯒꯤ ꯇꯤꯟꯅꯔꯤꯕ ꯑꯍꯜ ꯂꯃꯟ ꯑꯃꯗꯤ ꯈꯪꯅꯔꯤꯕ ꯏꯃꯥꯟꯅꯕꯁꯤꯡ ꯑꯁꯦ ꯁꯤꯁꯤꯒ ꯁꯤꯌꯥꯔ ꯇꯧꯅꯕ ꯃꯇꯝꯗꯗꯤ ꯃꯈꯣꯏꯅ ꯑꯈꯪꯕ ꯑꯍꯩꯕꯁꯤꯡꯗꯨꯅ ꯇꯥꯛꯄꯤꯔꯛꯏ ꯑꯃꯗꯤ ꯋꯥꯔ ꯃꯅꯨꯡꯗꯅꯤ ꯂꯥꯟ ꯍꯥꯏꯕꯁꯤꯗꯤ ꯅꯪꯕꯨ ꯍꯥꯠꯄ ꯂꯥꯛꯄꯅꯤ ꯅꯁꯥꯒꯤ ꯅꯁꯥꯅ ꯅꯁꯥꯕꯨ ꯀꯟꯕ ꯍꯥꯏꯕꯁꯦ ꯖꯔꯨꯔꯤꯅꯤ ꯍꯥꯏꯗꯅ ꯑꯩꯉꯣꯟꯗ ꯍꯥꯏꯔꯛꯑꯝꯃꯤ